ꯑꯩꯅ ꯎꯆꯦꯛꯁꯤꯡ ꯌꯦꯡꯕꯒꯤ ꯈꯨꯠꯂꯥꯏꯁꯤꯡ ꯗꯣꯔꯕꯤꯟ ꯏꯁꯄꯣꯔꯇꯤꯡ ꯁ꯭ꯀꯣꯞꯅ ꯆꯤꯡꯕ ꯑꯁꯤ ꯌꯦꯡꯕꯅ ꯑꯔꯥꯞꯄꯗ ꯂꯥꯛꯄ ꯎꯆꯦꯛ ꯑꯗꯨꯒꯤ ꯐꯖꯕ ꯃꯆꯨ ꯑꯃꯁꯨꯡ ꯃꯑꯣꯡ ꯑꯗꯨ ꯌꯦꯡꯕ ꯉꯝꯃꯤ ꯍꯥꯏꯅ ꯍꯥꯏꯖꯅꯤꯡꯉꯤ